ꯁꯤ ꯂꯝꯖꯤꯡꯕ ꯀꯦꯞ ꯁꯔꯚꯤꯁ ꯑꯣꯏꯕꯤꯔꯕꯣ ꯑꯩꯁꯦ ꯕꯨꯀꯤꯡ ꯑꯃ ꯇꯧꯒꯦ ꯍꯥꯏꯗꯅ ꯇꯧꯖꯔꯛꯄꯅꯤ ꯑꯩꯅ ꯗꯦꯠ ꯇ꯭ꯋꯦꯟꯇꯤꯐꯣꯔ ꯑꯣꯛꯇꯣꯕꯔꯗ ꯂꯂꯥꯝꯕꯨꯡꯗꯩ ꯃꯣꯏꯔꯥꯡ ꯕꯨꯛ ꯑꯃ ꯆꯠꯈꯤ ꯌꯥꯝ ꯅꯨꯡꯉꯥꯏꯕ ꯖꯔꯅꯤ ꯑꯃ ꯑꯣꯏꯈꯤ ꯍꯟꯗꯛ ꯂꯥꯛꯂꯤꯕ ꯅꯕꯦꯝꯕꯔ ꯗꯦꯠ ꯇꯦꯟ ꯗꯁꯨ ꯕꯨꯀꯤꯡ ꯑꯃ ꯇꯧꯒꯦ ꯍꯥꯏꯅ ꯇꯧꯖꯔꯛꯄꯅꯦ ꯂꯂꯥꯝꯕꯨꯡꯗꯒꯤ ꯊꯧꯕꯥꯜ ꯕꯨꯛ ꯆꯠꯀꯗꯕ ꯑꯗ ꯑꯩꯅ ꯃꯃꯥꯡꯗ ꯇꯣꯡꯈꯤꯕ ꯀꯦꯞꯇꯨꯃꯛ ꯄꯥꯝꯖꯩꯑꯅ ꯌꯥꯒꯗ꯭ꯔꯥꯅ ꯍꯪꯖꯔꯛꯄꯅꯦ